ꯍꯧꯖꯤꯛꯇꯤ ꯆꯥꯎꯈꯠꯂꯛꯄꯒꯤ ꯃꯇꯨꯡ ꯏꯟꯅ ꯄ꯭ꯔꯥꯏꯕꯦꯠ ꯍꯣꯁꯄꯤꯇꯥꯜꯁꯦ ꯌꯥꯝꯅꯗꯤ ꯂꯩꯔꯦ ꯑꯗꯨꯕꯨ ꯑꯩꯈꯣꯏꯗꯤ ꯈꯨꯡꯒꯪꯗ ꯂꯩꯕ ꯑꯣꯏꯕꯅ ꯈꯨꯡꯒꯪꯗ ꯂꯩꯔꯛꯄ ꯑꯅꯥꯕ ꯌꯥꯎꯔꯛꯄ ꯃꯇꯝꯗ ꯑꯅꯥꯕꯒꯤ ꯂꯥꯏꯌꯦꯡꯁꯪꯗ ꯆꯠꯄ ꯃꯇꯝꯗ ꯌꯥꯝ ꯁꯥꯡꯅ ꯃꯇꯝ ꯆꯪꯉꯦ ꯍꯥꯏꯕꯗꯤ ꯂꯝꯕꯤꯗꯣ ꯁꯥꯡꯕꯅꯤꯅ ꯑꯗꯨꯒ ꯈꯨꯡꯒꯪꯗ ꯂꯩꯕ ꯑꯣꯏꯔꯨꯕꯅ ꯄꯦꯁꯦꯟꯒꯤ ꯆꯠꯊꯣꯛ ꯆꯠꯁꯤꯟꯒꯤ ꯈꯨꯗꯣꯡ ꯆꯥꯕꯁꯨ ꯋꯥꯠꯂꯦ ꯈꯨꯡꯒꯪꯗ ꯑꯣꯏꯕꯅ ꯑꯗꯨꯒ ꯑꯩꯈꯣꯏꯒꯤ ꯄꯦꯁꯦꯟꯗ ꯊꯦꯡꯅꯔꯤꯕ ꯑꯋꯥꯕ ꯍꯥꯏꯕꯗꯤ ꯀꯩꯒꯨꯝꯕ ꯄꯦꯁꯦꯟꯁꯤꯅ ꯅꯨꯡꯉꯥꯏꯇꯕ ꯃꯥꯒꯤ ꯏꯂꯤꯕꯦꯇꯔꯒꯤ ꯑꯣꯏꯒꯦꯔ ꯑꯗꯨꯗꯒꯤ ꯑꯗꯨꯁꯤꯡꯗꯁꯨ ꯌꯥꯝꯅ ꯃꯣꯏꯗ ꯈꯨꯗꯣꯡ ꯆꯥꯗꯕ ꯊꯦꯡꯅꯩ ꯑꯗꯨꯗꯒꯤ ꯄꯦꯁꯦꯟ ꯑꯩꯈꯣꯏꯅ ꯀꯩꯒꯨꯝꯕ ꯈꯨꯡꯒꯪꯗꯒꯤ ꯂꯥꯛꯄ ꯑꯣꯏꯕꯅ ꯂꯣꯟꯒꯤ ꯃꯇꯥꯡꯗꯁꯨ ꯌꯥꯝꯅ ꯑꯄꯟꯕ ꯑꯣꯏ ꯀꯩꯒꯤꯅꯣꯗ ꯄꯥꯎ ꯐꯥꯎꯅꯕ ꯀꯥꯟꯗ ꯑꯩꯈꯣꯏꯗꯤ ꯈꯨꯡꯒꯪ ꯂꯣꯝꯗꯒꯤ ꯑꯣꯏꯔꯛꯄꯅꯤꯅ ꯑꯗꯨꯒ ꯃꯇꯝ ꯁꯥꯡꯅꯁꯨ ꯉꯥꯏꯕꯗ ꯄꯦꯁꯦꯟꯗ ꯍꯦꯟꯅ ꯑꯋꯥꯕ ꯐꯪꯍꯜꯂꯦ ꯀꯩꯒꯨꯝꯕ ꯄꯦꯁꯦꯟꯁꯤꯅ ꯑꯆꯧꯕ ꯀꯦꯁ ꯑꯃ ꯑꯣꯏꯔꯕ ꯑꯆꯧꯕ ꯀ꯭ꯔꯣꯅꯤꯛꯀꯤ ꯀꯦꯁ ꯑꯃ ꯑꯣꯏꯔꯛꯑ ꯀꯥꯟꯗꯗꯤ ꯌꯥꯝꯅ ꯑꯋꯥꯕ ꯍꯦꯟꯅ ꯊꯦꯡꯅꯩ ꯀꯔꯤꯒꯤꯅꯣ ꯍꯥꯏꯕ ꯀꯥꯟꯗ ꯗꯥꯏꯒꯅꯣꯁꯤꯁ ꯗꯥꯏꯒꯅꯣꯁꯤꯁ ꯑꯃ ꯇꯧꯒꯦ ꯍꯥꯏꯔꯁꯨ ꯅꯠꯇ꯭ꯔꯒ ꯁꯔꯖꯔꯤ ꯑꯃ ꯇꯧꯒꯦ ꯍꯥꯏꯔꯁꯨ ꯃꯦꯗꯤꯀꯦꯁꯟ ꯄꯤꯒꯦ ꯍꯥꯏꯔꯁꯨ ꯍꯥꯏꯗꯤ ꯌꯥꯝꯅ ꯇꯥꯡꯅ ꯊꯣꯛꯑꯦ ꯄ꯭ꯔꯥꯏꯕꯦꯠ ꯍꯣꯁꯄꯤꯇꯥꯜ ꯍꯥꯏꯔꯒꯗꯤ ꯍꯥꯟꯅꯒꯤ ꯒꯣꯔꯃꯦꯟꯒꯤ ꯑꯗꯨꯃꯥꯏꯅ ꯇꯧꯕꯗꯤ ꯌꯥꯗꯦ ꯍꯧꯔꯛꯄꯗꯒꯤ ꯇꯤꯛꯀꯦꯠꯇꯒꯤ ꯍꯧꯔꯒ ꯇꯤꯛꯀꯦꯠꯀꯤ ꯆꯥꯔꯖ ꯇꯤꯛꯀꯦꯠꯀꯤ ꯄꯩꯁꯥ ꯑꯗꯨꯗꯒꯤ ꯗꯣꯛꯇꯔꯒꯤ ꯄꯩꯁꯥ ꯑꯗꯨꯗꯒꯤ ꯀꯔꯤꯒꯨꯝꯕ ꯁꯔꯖꯔꯤ ꯑꯃ ꯇꯧꯒꯦ ꯍꯥꯏꯔꯗꯤ ꯁꯔꯖꯔꯤꯗ ꯆꯪꯏꯕ ꯄꯣꯠ ꯆꯩꯁꯤꯡ ꯍꯥꯏꯕꯗꯤ ꯍꯤꯗꯥꯛ ꯑꯗꯨꯗꯒꯤ ꯃꯥꯒꯤ ꯍꯤꯗꯥꯛꯅꯦ ꯑꯦꯅꯁꯊꯦꯁꯤꯌꯥ ꯀꯩꯀꯩ ꯃꯌꯥꯝꯁꯤꯡꯗꯣ ꯑꯩꯈꯣꯏꯗꯤ ꯂꯩꯕ ꯉꯝꯗꯦ ꯍꯥꯏꯕꯗꯤ ꯇꯥꯡꯉꯕꯅꯤꯅ ꯃꯣꯏꯒꯤꯗꯤ ꯄ꯭ꯔꯥꯏꯕꯦꯠ ꯍꯣꯁꯄꯤꯇꯥꯜ ꯑꯣꯏꯕꯅꯤꯅ

ꯑꯗꯨꯒ ꯍꯤꯗꯥꯛ ꯀꯩꯀꯩꯁꯨ ꯌꯥꯝꯅ ꯇꯥꯡꯕ ꯑꯣꯏꯔꯦ